ꯍꯂꯣ ꯑ ꯍꯂꯣ ꯀꯅꯥꯅꯣ ꯃꯤꯡꯕꯣ ꯑꯥ ꯅꯁꯤꯔ ꯀ꯭ꯂꯥꯁ ꯀꯌꯥꯒꯤ ꯑꯣ ꯍꯣꯏ ꯍꯥꯏꯔꯛꯑꯣ ꯅꯁꯤꯔ ꯑꯣ ꯏꯁꯀꯥꯔꯁꯟꯁꯤ ꯍꯣꯏ ꯆꯠꯂꯅꯤ ꯉꯁꯤ ꯗꯦꯠ ꯇꯦꯟꯅꯤ ꯑꯗꯨ ꯗꯦꯠ ꯐꯤꯞꯇꯤꯟꯗ ꯁꯣꯏꯗꯅꯃꯛꯀꯤ ꯏꯁꯀꯥꯔꯁꯟꯁꯤ ꯆꯠꯂꯅꯤ ꯅꯍꯥꯛꯀꯤ ꯏꯁꯀꯥꯔꯁꯟ ꯆꯠꯄꯒꯤ ꯑꯩꯈꯣꯏꯒꯤ ꯐꯤꯅꯆꯤꯡꯕ ꯄꯤꯈ꯭ꯔꯕꯔꯣ ꯀꯃꯥꯏ ꯇꯧꯕꯅꯣ ꯎꯝ ꯗꯦꯠ ꯐꯤꯞꯇꯤꯟꯗ ꯁꯣꯏꯗꯅꯃꯛꯀꯤ ꯑꯩꯈꯣꯏ ꯇꯧꯅꯔꯦꯕꯀꯣ ꯅꯈꯣꯏ ꯈꯔ ꯊꯋꯥꯏ ꯌꯥꯎꯁꯜꯂꯨꯅꯦ ꯃꯁꯤꯗꯤ ꯀ꯭ꯂꯥꯁ ꯇꯦꯟꯅ ꯑꯌꯥꯝ ꯂꯣꯏ ꯁꯤꯟꯕ ꯉꯥꯛꯇꯅꯤ ꯅꯈꯣꯏꯅ ꯁꯦꯅꯤꯌꯔ ꯍꯥꯏꯗꯨ ꯑꯣꯏꯔꯕꯅꯤꯅ ꯅꯈꯣꯏ ꯈꯔ ꯊꯋꯥꯏ ꯌꯥꯎꯁꯤꯜꯂꯣ ꯑꯗꯨꯒ ꯄ꯭ꯔꯣꯒ꯭ꯔꯥꯝꯗꯨ ꯐꯖꯅ ꯃꯄꯨꯡ ꯐꯥꯅ ꯃꯥꯏ ꯄꯥꯛꯅ ꯇꯧꯅꯉꯥꯏꯒꯤꯗꯃꯛꯇ ꯅꯈꯣꯏ ꯅꯃꯥꯟꯅꯕ ꯃꯔꯨꯞ ꯃꯄꯥꯡꯁꯤꯡꯗꯁꯨ ꯑꯗꯨꯝ ꯄꯥꯎꯗꯨ ꯄꯤꯅꯔꯒ ꯅꯈꯣꯏ ꯈꯔ ꯐꯖꯅꯤꯡꯉꯥꯏ ꯍꯣꯠꯅꯔꯛꯑꯣꯕ ꯑꯇꯩ ꯀꯔꯤ ꯀꯔꯤ ꯍꯥꯏꯅꯤꯡꯕ ꯂꯩ ꯑ ꯏꯁꯀꯥꯔ ꯑꯣ ꯑꯩꯈꯣꯏ ꯂꯦꯞꯄꯦ ꯑꯩꯈꯣꯏ ꯑꯣꯖꯥꯁꯤꯡ ꯂꯦꯞꯄꯀꯥꯟꯗ ꯑꯩꯈꯣꯏ ꯃꯤꯇꯤꯡꯗ ꯍꯥꯏꯅꯔꯦꯕ ꯆꯨꯔꯆꯥꯟꯄꯨꯔꯒꯤ ꯑꯩꯈꯣꯏꯒꯤ ꯈꯔ ꯐꯖꯕ ꯃꯐꯝꯁꯨ ꯂꯩꯔꯦꯗꯅ ꯑꯇꯣꯞꯄ ꯂꯝꯗ ꯆꯠꯇꯕꯤꯗ ꯑꯩꯈꯣꯏ ꯑꯦꯔꯤꯌꯥꯁꯤꯗ ꯂꯩꯔꯤꯕ ꯐꯖꯕꯁꯤꯡꯁꯦ ꯑꯩꯈꯣꯏ ꯏꯪꯈꯠꯂꯛꯂꯤꯕ ꯅꯍꯥꯔꯣꯜ ꯁꯥꯇ꯭ꯔ ꯑꯣꯏꯔꯕ ꯅꯈꯣꯏꯗ ꯈꯪꯍꯜꯂꯒ ꯃꯁꯤꯒꯤ ꯐꯖꯕꯁꯤꯡꯁꯦ ꯅꯈꯣꯏꯗ ꯎꯍꯜꯂꯒ ꯑꯩꯈꯣꯏꯒꯤ ꯆꯨꯔꯆꯥꯟꯄꯨꯔꯁꯤꯁꯨ ꯑꯗꯨꯝ ꯑꯩꯈꯣꯏ ꯃꯅꯤꯄꯨꯔꯒꯤ ꯃꯅꯨꯡꯗ ꯐꯖꯕ ꯃꯐꯝ ꯑꯃꯅꯤ ꯍꯥꯏꯕꯗꯨ ꯅꯈꯣꯏ ꯃꯌꯥꯝꯗ ꯈꯪꯍꯟꯅꯤꯡꯕꯒꯤꯗꯃꯛꯇꯅꯦꯕ ꯑꯩꯈꯣꯏꯅ ꯆꯨꯔꯆꯥꯟꯄꯨꯔꯗ ꯁꯤꯜꯂꯤꯁꯦ ꯑ ꯍꯣꯏ ꯑꯗꯨꯅꯦ ꯁꯥꯇ꯭ꯔꯁꯤꯡꯅꯁꯨ ꯑꯗꯨꯝ ꯅꯈꯣꯏ ꯅꯃꯥꯟꯅꯕ ꯅꯈꯣꯏꯒꯤ ꯁꯦꯅꯤꯌꯔ ꯑꯩꯈꯣꯏꯒꯤ ꯅꯈꯣꯏꯒꯤ ꯃꯔꯨꯞ ꯃꯄꯥꯡ ꯈꯪꯅꯁꯨ ꯑꯗꯨꯝ ꯆꯨꯔꯥꯆꯥꯟꯄꯨꯔ ꯁ꯭ꯋꯥꯏꯁꯤꯗ ꯑꯣꯏꯅ ꯆꯠꯁꯦ ꯍꯧꯖꯤꯛꯁꯤ ꯃꯇꯝꯒ ꯀꯩꯅꯣ ꯇꯧꯒꯤꯗꯕꯁꯤꯗ ꯌꯥꯝ ꯄꯦꯟꯕꯁꯤꯗꯀꯣ ꯅꯤꯡꯗꯝꯗꯥꯅꯤꯅ ꯑꯗꯨꯅ ꯑꯔꯥꯞꯄ ꯃꯐꯝꯁꯨ ꯆꯠꯅꯤꯡꯗꯦ ꯆꯨꯔꯥꯆꯥꯟꯄꯨꯔ ꯁ꯭ꯋꯥꯏꯗ ꯇꯧꯁꯦꯅ ꯅꯣꯏ ꯑꯉꯥꯡ ꯅꯃꯥꯟꯅꯕꯁꯤꯡ ꯃꯔꯨꯞ ꯃꯄꯥꯡꯁꯤꯡꯅꯁꯨ ꯍꯥꯏꯕꯗꯒꯤ ꯑꯩꯈꯣꯏ ꯑꯣꯖꯥꯁꯤꯡꯅꯁꯨ ꯅꯈꯣꯏꯒꯤ ꯑꯄꯥꯝꯕꯒꯤ ꯃꯇꯨꯡꯏꯟꯅ ꯂꯦꯞꯄꯅꯦꯕ ꯑꯗꯣ ꯅꯈꯣꯏ ꯍꯧꯖꯤꯛ ꯍꯧꯖꯤꯛ ꯍꯌꯦꯡꯁꯦ ꯅꯈꯣꯏꯒꯤ ꯄꯤꯛꯅꯤꯛꯁꯤꯒꯤꯗꯃꯛꯇꯁꯨ ꯑꯩꯈꯣꯏ ꯁ꯭ꯀꯨꯜꯗꯁꯨ ꯈꯟꯅꯒꯅꯦꯕ ꯑꯗꯨꯗꯁꯨ ꯅꯈꯣꯏ ꯀ꯭ꯂꯥꯁ ꯇꯦꯟꯒꯤ ꯅꯃꯥꯟꯅꯕ ꯃꯔꯨꯞ ꯃꯄꯥꯡꯁꯤꯡ ꯌꯥꯎꯅꯉꯥꯏꯒꯤ ꯅꯤꯡꯁꯤꯡꯉꯣꯕ ꯑ ꯑꯗꯨ

ꯎꯝ ꯎꯝ ꯑꯣ ꯍꯣ ꯐꯔꯦ ꯐꯔꯦ ꯑꯗꯨꯗꯤ ꯍꯌꯦꯡ ꯁ꯭ꯀꯨꯜꯗ ꯑꯃꯨꯛ ꯊꯦꯡꯅꯔꯁꯤꯀꯣ ꯎꯝ